ꯑꯩꯅ ꯁ꯭ꯀꯨꯜ ꯑꯩꯅ ꯀꯩꯅꯣ ꯇꯧꯕꯁꯦ ꯂꯥꯏꯔꯤꯛ ꯂꯩꯕꯁꯦ ꯄꯥꯎꯅꯥ ꯕꯖꯥꯔꯗꯒꯤ ꯑꯌꯥꯝꯕ ꯂꯩ ꯑꯩꯈꯣꯏ ꯀꯣꯂꯦꯖꯇꯒꯤ ꯊꯣꯛꯂꯛꯑꯒ ꯑꯗꯨꯝ ꯍꯥꯏꯗꯤ ꯀꯤꯂꯣꯃꯤꯇꯔ ꯌꯥꯝ ꯆꯠꯇ꯭ꯔꯦ ꯑꯗꯨꯝ ꯑꯗꯨꯃꯥꯏꯅ ꯂꯩꯔꯒ ꯑꯩ ꯂꯥꯏꯔꯤꯛꯇꯣ ꯄꯥꯏ ꯄꯥꯎꯅꯥ ꯕꯖꯥꯔꯗꯒꯤ ꯑꯗꯨꯝ ꯄꯣꯜ ꯁꯥꯏꯟꯁꯀꯤ ꯋꯦꯁꯇꯔꯟ ꯄꯣꯂꯤꯇꯤꯀꯦꯜ ꯊꯣꯠꯀꯨꯝꯕꯗꯣ ꯂꯩꯔꯒ ꯄꯥꯖꯩ